ꯑꯩꯍꯥꯛꯅ ꯑꯩꯈꯣꯏꯒꯤ ꯂꯩꯀꯥꯏꯒꯤ ꯑꯣꯏꯕ ꯊꯕꯛꯁꯤꯡ ꯇꯧꯕꯗ ꯑꯍꯥꯟꯕꯗ ꯑꯩꯈꯣꯏꯒꯤ ꯖꯣꯕ ꯀꯥꯔꯠꯀꯤ ꯃꯇꯥꯡꯗ ꯄ꯭ꯔꯖꯥꯅ ꯃꯍꯥꯛ ꯑꯩꯈꯣꯏꯒꯤ ꯕꯦꯡꯛ ꯑꯦꯀꯥꯎꯟ ꯄꯤꯕ ꯈꯣꯠꯄ ꯑꯃꯗꯤ ꯌꯥꯝ ꯂꯥꯏꯅ ꯃꯈꯣꯏꯅꯗꯤ ꯈꯟꯕ ꯑꯩꯈꯣꯏꯅ ꯇꯧꯕ ꯊꯕꯛꯇꯗꯤ ꯋꯥꯕ ꯃꯇꯝ ꯆꯪꯕ ꯍꯥꯏꯔꯤꯕ ꯊꯕꯛꯁꯤꯡ ꯑꯁꯦ ꯁꯛꯁꯦꯁ ꯑꯣꯏꯔꯛꯄ ꯃꯇꯝꯗ ꯑꯩꯍꯥꯛꯅ ꯀꯌꯥꯝ ꯃꯇꯝꯗꯨꯗ ꯋꯥꯈꯤꯕ ꯈꯥꯡꯈꯤꯕ ꯑꯗꯨꯕꯨ ꯑꯔꯣꯏꯕꯗꯗꯤ ꯍꯥꯏꯔꯤꯕ ꯄꯣꯠꯁꯤꯡꯗꯨ ꯐꯪꯈꯤ ꯃꯌꯥꯝꯒꯤ ꯑꯗꯨꯗ ꯑꯋꯥꯕꯁꯨ ꯑꯗꯨꯝ ꯀꯣꯛꯈꯤ ꯑꯩꯒꯤ